ꯍꯂꯣ ꯀꯅꯥ ꯑꯣꯏꯕꯤꯔꯝꯅꯣ ꯍꯥꯏꯕꯤꯔꯛꯑꯣ ꯍꯣꯏ ꯃꯥꯅꯦ ꯍꯣꯏ ꯍꯣꯏ ꯎꯝ ꯑꯥ ꯍꯣꯏ ꯑꯣ ꯂꯝꯂꯥꯏꯗꯒꯤ ꯃꯤꯡꯅ ꯀꯔꯤ ꯀꯧꯕꯤꯕ ꯑꯣ ꯑꯩꯒꯤ ꯑꯩꯈꯣꯏꯒꯤ ꯁꯦꯟꯇꯔ ꯃꯐꯝꯁꯦ ꯁꯤꯁꯤꯅ ꯑꯩꯈꯣꯏꯒꯤ ꯄ꯭ꯔꯚꯥ ꯋꯤꯕꯤꯡ ꯁꯦꯟꯇꯔꯑꯅ ꯀꯧꯋꯤ ꯑꯩꯈꯣꯏꯒꯤ ꯑꯦꯗ꯭ꯔꯦꯁꯁꯦ ꯑꯩꯈꯣꯏꯒꯤ ꯄꯣꯔꯣꯝꯄꯥꯠ ꯊꯋꯥꯟꯊꯥꯕ ꯍꯥꯏꯅ ꯊꯤꯕꯤꯔꯛ ꯄ꯭ꯔꯚꯥ ꯋꯤꯕꯤꯡ ꯁꯦꯟꯇꯔ ꯍꯥꯏꯅ ꯁꯤꯗꯩꯁꯤꯗ ꯑꯩꯈꯣꯏꯒꯤ ꯊꯥ ꯑꯃꯇꯪ ꯇꯝꯕꯗꯤ ꯍꯩꯔꯣꯏ ꯊꯥ ꯑꯍꯨꯝꯒꯨꯝꯕ ꯇꯝꯒꯗꯕ ꯑꯗꯨꯒ ꯑꯀꯨꯞꯄꯗꯒꯤ ꯍꯥꯟꯅ ꯍꯦꯛꯇ ꯍꯧꯕꯗꯤ ꯌꯨꯝꯗ ꯍꯥꯟꯅ ꯐꯤ ꯁꯨꯡꯁꯥ ꯁꯥꯕꯤꯗ꯭ꯔꯤꯕꯣ

ꯑꯥ ꯑꯗꯨꯒꯨꯝꯕ ꯂꯩꯔꯣꯡꯒꯤ ꯀꯥꯔꯛ ꯑꯅꯤꯃꯛꯇ ꯆꯞꯄ ꯑꯗꯒꯤ ꯂꯝꯗꯥꯡ ꯈꯨꯂꯛ ꯀꯥꯏꯅ ꯃꯔꯛꯇꯨꯗ ꯆꯞꯄꯒ ꯗꯤꯖꯥꯏꯟ ꯃꯈꯟ ꯃꯈꯟ ꯁꯣꯝꯗꯅ ꯂꯩꯔꯣꯡ ꯑꯃ ꯁꯣꯝꯗꯅ ꯂꯩꯔꯣꯡ ꯑꯃ ꯇꯧꯔꯤꯕꯒꯤ ꯀꯥꯔꯛꯇꯨꯗꯁꯨ ꯑꯃꯨꯛ ꯑꯩꯈꯣꯏ ꯂꯝꯗꯥꯡ ꯈꯨꯂꯛ ꯃꯆꯥ ꯑꯗꯨꯃꯥꯏꯅ ꯍꯠꯄꯒ ꯌꯥꯝꯅ ꯃꯈꯟ ꯃꯈꯟ ꯇꯧꯕ ꯂꯩ ꯑꯗꯣ ꯁꯨꯃꯥꯏꯅ ꯑꯣꯏꯅ ꯑꯩꯈꯣꯏꯒꯤ ꯍꯥꯟꯅꯁꯨ ꯑꯗꯨꯝ ꯁꯥꯕꯤꯔꯕꯅꯤꯅ ꯑꯩꯈꯣꯏ ꯔꯥꯅꯤ ꯃꯨꯀꯥꯗ ꯑꯣꯏꯅ ꯇꯝꯃꯁꯤ ꯌꯥꯕ ꯅꯠꯇ꯭ꯔꯣ

ꯇꯧꯕꯨꯗꯤ ꯄꯨꯡ ꯇꯔꯥꯗꯒꯤ ꯍꯥꯡꯖꯔꯦ ꯑꯩꯒꯤꯁꯦ ꯄꯨꯡ ꯇꯔꯥꯗꯒꯤꯅ ꯄꯨꯡ ꯃꯔꯤꯕꯥꯎ ꯍꯣꯏ ꯍꯣꯏ ꯑꯥ ꯍꯣꯏ ꯍꯣꯏ ꯍꯣꯏ ꯎꯝ ꯂꯥꯛꯄꯤꯔꯣ ꯂꯥꯛꯄꯤꯔꯣ